ꯁꯤ ꯁꯅꯥꯅꯨ ꯅꯠꯇ꯭ꯔꯣ ꯑꯣ ꯑꯩ ꯅꯤꯔꯃꯂꯥꯅꯦ ꯑꯩ ꯉꯔꯥꯡ ꯗꯦꯜꯂꯤꯗꯩ ꯊꯣꯛꯂꯛꯑꯦ ꯑꯩ ꯍꯥꯏꯗꯤ ꯑꯩ ꯀꯛꯆꯤꯡꯗ ꯅꯣꯡꯃ ꯂꯥꯛꯀꯦ ꯑꯗꯨꯒ ꯐꯅꯦꯛ ꯀꯣꯏꯃꯤꯟꯅꯔꯨꯕ ꯌꯥꯗꯣꯏꯔꯥ ꯍꯪꯕ ꯍꯣꯏ ꯐꯅꯦꯛ ꯍꯥꯏꯗꯤ ꯐꯅꯦꯛꯇꯣ ꯑꯩꯈꯣꯏꯗꯩꯗꯤ ꯇꯁꯦꯡꯅ ꯃꯃꯟꯁꯨ ꯇꯥꯏ ꯑꯗꯩ ꯐꯤꯁꯨ ꯌꯥꯝ ꯐꯩ ꯍꯥꯏꯕ ꯑꯗꯨꯒꯤ ꯑꯩꯈꯣꯏꯒꯤ ꯐꯅꯦꯛꯇꯣ ꯍꯥꯏꯗꯤ ꯃꯈꯟ ꯃꯈꯟꯗꯣ ꯄꯩꯁꯥ ꯇꯔꯥꯃꯨꯛꯀꯤ ꯆꯥꯡꯒ ꯂꯩꯔꯝꯒꯅꯤ ꯍꯥꯏꯗꯤ ꯐꯅꯦꯛ ꯃꯃꯟ ꯃꯨꯒꯥ ꯑꯗꯩ ꯃꯨꯒꯥꯒꯨꯝꯕ ꯑꯗꯩꯗꯤ ꯋꯥꯟ ꯄ꯭ꯂꯥꯏ ꯑꯣꯏꯔꯣ ꯀꯩ ꯑꯣꯏꯔꯣ ꯃꯈꯟ ꯃꯈꯟꯗꯣ ꯑꯗꯨꯝ ꯍꯥꯏꯗꯤ ꯂꯣꯏ ꯁꯨꯅ ꯐꯪꯉꯤꯕꯔꯥ ꯀꯃꯥꯏꯅ ꯇꯧꯏ ꯑꯗꯨ ꯍꯣꯏ ꯍꯣꯏ ꯐꯤ ꯐꯤꯗꯣ ꯍꯥꯏꯗꯤ ꯂꯪ ꯐꯤꯒꯤ ꯃꯈꯜꯒꯤ ꯏꯝꯐꯥꯜꯗꯒ ꯌꯣꯜꯂꯤꯁꯤꯗꯤ ꯂꯪ ꯋꯥꯟ ꯄ꯭ꯂꯥꯏ ꯑꯣꯏꯁꯨ ꯂꯪ ꯌꯥꯝ ꯌꯥꯝꯃꯤꯗꯅ ꯑꯗꯣ ꯅꯠꯇꯕ ꯂꯪꯗꯣ ꯋꯥꯟ ꯄ꯭ꯂꯥꯏ ꯑꯁꯦꯡꯕ ꯈꯣꯠꯄ ꯑꯗꯨꯝꯕꯗꯣ ꯐꯪꯗꯣꯏꯔꯥ ꯑꯗꯣ ꯈꯨꯠꯅ ꯑꯣꯏꯅ ꯂꯣꯏꯅ ꯁꯥꯗꯣꯏꯔꯥ ꯅꯠꯇ꯭ꯔꯒ ꯃꯦꯆꯤꯟꯅ ꯁꯥꯕ ꯑꯣꯗꯣꯏꯔꯥ ꯎꯝ ꯍꯣꯏ ꯀꯩꯅꯣ ꯗꯨꯀꯥꯟꯗꯗꯤ ꯑꯌꯥꯝꯕꯅ ꯈꯨꯠꯅ ꯃꯦꯆꯤꯟꯅ ꯑꯌꯥꯝꯕꯅ ꯁꯥꯏꯌꯦ ꯃꯨꯒꯥꯗꯤ ꯀꯩꯅꯣ ꯇꯧꯕ ꯐꯪꯗꯏꯔꯥ ꯈꯣꯠꯄ꯭ꯔꯥ ꯍꯪꯕꯩ ꯑꯗꯩ ꯈꯪꯅꯕ ꯈꯣꯠꯅꯕ ꯂꯩꯗꯣꯏꯔꯥ ꯎꯝ ꯍꯣꯏ

ꯍꯣꯏ ꯍꯧꯖꯤꯛ ꯍꯥꯏꯗꯤ ꯍꯧꯖꯤꯛꯀꯥꯟꯗꯤ ꯀꯩ ꯃꯆꯨꯒꯨꯝꯕꯅ ꯑꯌꯥꯝꯕ ꯑꯗꯨꯝ ꯁꯦꯠꯅꯕ ꯀꯝꯃꯟ ꯑꯣꯏꯕ ꯀꯝꯃꯟ

ꯍꯣꯏ ꯑꯩꯗꯣ ꯃꯆꯨꯁꯨ ꯑꯌꯤꯡꯕꯒꯨꯝꯕ ꯄꯥꯝꯃꯦ ꯍꯣꯏ ꯑꯗꯨꯗꯤ ꯑꯩ ꯂꯥꯛꯑꯝꯗꯥꯏ ꯑꯗꯨꯝ ꯐꯣꯟ ꯇꯧꯖꯔꯛꯑꯒꯦ ꯍꯣꯏ ꯍꯣꯏ ꯐꯔꯦ ꯊꯝꯃꯒꯦ